ꯎꯝ ꯍꯜꯂꯣ ꯍꯣꯏ ꯍꯣꯏ ꯍꯣꯏ ꯑꯣ ꯊꯣꯡꯉꯦ ꯊꯣꯡꯉꯦ ꯂꯣꯏꯒꯦ ꯇꯧꯔꯦ

ꯍꯣꯏ ꯍꯣꯏ ꯉꯥꯏꯍꯥꯛ ꯀꯔꯤꯅꯣ ꯍꯥꯏꯔꯛꯑꯣ ꯍꯣꯏ ꯍꯣꯏ ꯍꯥꯏꯔꯛꯑꯣ ꯍꯥꯏꯔꯛꯑꯣ ꯑꯩꯁꯨ ꯀꯣꯜ ꯇꯧꯔꯛꯀꯦ ꯇꯧꯕꯅꯦ ꯅꯉꯣꯟꯗ ꯑꯗꯨꯀꯣ ꯎꯝ ꯑꯩ ꯑꯗꯨꯀꯣ ꯀꯩꯅꯣ ꯄ꯭ꯔꯣꯖꯦꯛꯇꯣ ꯀꯩꯅꯣ ꯌꯣꯠ ꯀꯩꯀꯩ ꯃꯃꯟꯁꯤꯡꯗꯣ ꯅꯪ ꯉꯥꯡꯅꯕ ꯂꯣꯏꯔꯕ꯭ꯔꯥ ꯆꯦꯛꯁꯤꯡꯗꯣ ꯑꯣ ꯐꯔꯦ ꯐꯔꯦ ꯑꯗꯨꯗꯤ ꯑꯗꯨꯗꯀꯣ ꯅꯪꯅ ꯍꯧꯔꯁꯦ ꯍꯥꯏꯕ ꯅꯨꯃꯤꯠꯇꯣ ꯍꯦꯛꯇ ꯂꯥꯛꯑꯣꯕ ꯀꯩꯅꯣ ꯑꯩꯈꯣꯏꯗ ꯀꯣ ꯑꯗ ꯃꯤꯁꯇ꯭ꯔꯤꯒꯨꯝꯕꯗꯤ ꯃꯤꯁꯇ꯭ꯔꯤꯒꯨꯝꯕꯗꯤ ꯀꯅꯥ ꯉꯥꯡꯅꯔꯒꯦ ꯑꯣ ꯍꯣꯏ ꯍꯣꯏ ꯍꯣꯏ ꯑꯗꯨꯗꯤ ꯃꯣꯏꯗꯣ ꯑꯣꯏꯔꯁꯅꯨ ꯄꯨꯔꯥ

ꯎꯝ ꯍꯣꯏ ꯑꯗꯨ ꯉꯥꯏꯈꯣꯅꯦ ꯃꯣꯏꯗꯣ ꯀꯩꯅꯣ ꯀꯣꯟꯇꯦꯛ ꯑꯣꯏꯅ ꯇꯧꯒꯦ ꯍꯥꯏꯕ꯭ꯔꯥ ꯅꯠꯇ꯭ꯔꯒ ꯅꯣꯡꯃ ꯈꯨꯂꯪꯂ ꯅꯠꯇ꯭ꯔꯒ

ꯍꯣꯏ ꯍꯣꯏ ꯑꯗꯨꯗꯤ ꯐꯔꯦ ꯅꯪ ꯐꯖꯅ ꯀꯩꯅꯣ ꯇꯧꯔꯛꯎꯀꯣ ꯃꯤꯁꯇ꯭ꯔꯤꯒꯨꯝꯕꯗꯨ ꯎꯝ ꯑꯣ ꯀꯣꯟꯇꯦꯛ ꯑꯣꯏꯅ ꯑꯣꯏꯅ ꯇꯧꯒꯦ ꯍꯥꯏꯕꯀꯣ ꯑꯣ ꯑꯣ ꯑꯣ ꯐꯔꯦ ꯐꯔꯦ ꯑꯗꯨꯗꯤ ꯑꯗꯣ ꯍꯦꯗ ꯃꯤꯁꯇ꯭ꯔꯤꯗꯣ ꯃꯤ ꯑꯐꯕ ꯃꯤ ꯑꯐꯕ ꯌꯦꯡꯉꯛꯎꯀꯣ ꯍꯣꯏ ꯎꯝ ꯃꯤꯁꯇ꯭ꯔꯤꯗꯣ ꯕꯣꯔꯣꯗꯣ ꯊꯤꯀꯥꯗꯥꯔꯗꯣ ꯑꯐꯕꯗꯤ ꯌꯣꯡꯉꯣꯀꯣ ꯍꯣꯔꯦꯟꯗꯤ ꯌꯨꯝ ꯁꯥꯕꯁꯤꯡꯁꯤꯁꯨ ꯀꯗꯔ ꯐꯥꯗꯔ ꯌꯥꯝ ꯇꯧꯕꯅꯦ ꯑꯩꯈꯣꯏ ꯍꯣꯏ ꯍꯣꯏ ꯍꯣꯏ ꯅꯍꯥꯟꯋꯥꯏꯗꯣ ꯄꯪꯇꯧ ꯇꯧꯔꯒꯀꯣ ꯌꯥꯔꯦ ꯌꯥꯔꯦ ꯍꯥꯏꯕꯅꯦꯕꯀꯣ ꯑꯗꯨꯒ ꯑꯩ ꯁꯤꯗꯣꯛꯍꯟꯕꯅꯦ

ꯑꯣꯀꯦ ꯑꯣꯀꯦ ꯑꯣꯀꯦ ꯒꯨꯗ ꯅꯥꯏꯠ ꯒꯨꯗ ꯅꯥꯏꯠ ꯒꯨꯗ ꯅꯥꯏꯠ ꯑꯣꯀꯦ ꯎꯝ ꯎꯝ